ꯈꯨꯡꯒꯪꯗ ꯍꯧꯖꯤꯛ ꯑꯣꯏꯔꯤꯕ ꯐꯤꯕꯝ ꯍꯥꯏꯕꯕꯨ ꯃꯩ ꯅꯨꯡ ꯃꯩ ꯐꯪꯗꯦ ꯑꯗꯒꯤ ꯖꯤꯑꯣ ꯐꯥꯏꯕꯔ ꯐꯪꯗꯦ ꯍꯧꯖꯤꯛ ꯌꯥꯝ ꯀꯟꯅ ꯆꯠꯅꯔꯤꯕ ꯃꯤ ꯑꯇꯣꯞꯄꯒꯤ ꯂꯝꯒ ꯌꯦꯡꯅꯔꯨꯕ ꯃꯇꯝꯗ ꯂꯧ ꯁꯤꯡ ꯎꯕꯃꯛꯇ ꯑꯣꯏꯕꯇꯔꯒꯁꯨ ꯑꯇꯣꯞꯄ ꯃꯦꯆꯤꯟꯅ ꯎꯅꯩ ꯑꯗꯨꯕꯨ ꯑꯩꯈꯣꯏꯒꯤꯗꯤ ꯈꯨꯠꯅ ꯑꯗꯨꯝ ꯎꯔꯒ ꯂꯩꯔꯦ